ꯍꯜꯂꯣ ꯍꯜꯂꯣ ꯑꯥ ꯃꯦꯝ ꯑꯩ ꯀꯩꯅꯣꯁꯤ ꯑꯥ ꯅꯣꯏ ꯐꯥꯔꯃꯥꯁꯤꯗꯅꯦ ꯑꯌꯨꯔꯕꯦꯗꯤꯛꯀꯤꯗ ꯑꯗꯨꯝ ꯑꯩꯅ ꯀꯩꯅꯣ ꯆꯥꯛꯈꯥꯎꯒꯤ ꯍꯤꯗꯥꯛꯇꯨ ꯈꯔ ꯄꯥꯝꯕꯀꯣ ꯑꯗꯒꯤ ꯆꯥꯛꯈꯥꯎꯒꯤ ꯍꯤꯗꯥꯛꯁꯦ ꯑꯥ ꯂꯧꯔꯒ ꯆꯥꯔꯒ ꯑꯩꯈꯣꯏꯒꯤꯗꯃꯛꯇ ꯀꯌꯥꯝ ꯀꯥꯟꯅꯕ ꯏꯐꯦꯛ ꯀꯨꯝꯕ ꯂꯩꯅ ꯇꯧꯕ ꯈꯣꯠꯄ ꯑꯗꯨꯒꯨꯝꯕ ꯑꯁꯦ ꯈꯔ ꯍꯪꯅꯤꯡꯕ ꯑꯩꯅ ꯎꯝ ꯎꯝ ꯎꯝ

ꯑꯣ ꯑꯦꯝꯇꯤ ꯏꯁꯇꯣꯃꯥꯛꯇ ꯑꯣꯏꯗꯣꯏꯔꯥ

ꯎꯝ

ꯎꯝ ꯑꯗꯨꯗꯤ ꯑꯥ ꯍꯧꯖꯤꯛꯁꯦ ꯆꯥꯛꯈꯥꯎꯒꯤꯁꯨ ꯑꯣꯏꯔꯦ ꯑꯗꯨꯒ ꯅꯣꯏꯒꯤꯁꯦ ꯁꯝꯁꯦ ꯌꯥꯝ ꯀꯦꯜꯂꯤꯕꯀꯣ ꯍꯧꯖꯤꯛꯁꯦ ꯏꯁꯤꯡꯅꯁꯨ ꯇꯧꯔꯝꯕꯁꯨ ꯌꯥꯏꯕ ꯑꯗꯨ ꯁꯤꯅ ꯀꯔꯝꯕ ꯍꯤꯗꯥꯛ ꯆꯥꯔꯒ ꯑꯗꯨꯅ ꯍꯦꯟꯅ ꯑꯩꯈꯣꯏꯒꯤꯗꯃꯛ ꯀꯥꯟꯅꯒꯗ꯭ꯔꯥ

ꯍꯣꯏ ꯑꯩ ꯑꯗꯨ ꯃꯇꯥꯡꯗ ꯑꯩ ꯈꯔ ꯈꯪꯅꯤꯡꯕꯀꯣ ꯍꯤꯗꯥꯛꯁꯨ ꯑꯩꯅ ꯑꯗꯨꯝ ꯄꯥꯝꯕꯀꯣ ꯎꯝ ꯎꯝ ꯍꯣꯏ ꯑꯗꯨꯗꯤ ꯌꯥꯝ ꯅꯨꯡꯉꯥꯏꯔꯦ